ꯑꯩꯅ ꯈꯪꯖꯔꯛꯄꯗ ꯃꯥꯂꯦꯝ ꯑꯁꯤꯗ ꯑꯗꯨꯛꯀꯤ ꯃꯇꯤꯛ ꯑꯍꯣꯡꯕ ꯀꯌꯥ ꯑꯃ ꯂꯩꯔꯝꯃꯤ ꯃꯃꯥꯡꯉꯩꯒꯤ ꯃꯇꯝꯗꯗꯤ ꯂꯩꯔꯝꯂꯤꯕ ꯑꯍꯜ ꯂꯃꯟꯁꯤꯡ ꯑꯗꯨꯅ ꯑꯩꯈꯣꯏꯒꯤ ꯂꯝꯗꯝ ꯑꯁꯤ ꯐꯖꯅ ꯉꯥꯛꯄꯤ ꯁꯦꯟꯕꯤꯔꯝꯃꯤ ꯑꯗꯨꯕꯨ ꯍꯧꯖꯤꯛꯀꯤ ꯃꯤꯔꯣꯟꯁꯤꯡ ꯑꯁꯤꯗꯤ ꯑꯩꯅ ꯈꯪꯖꯔꯛꯄꯗꯁꯨ ꯎꯃꯪꯁꯤꯡ ꯌꯥꯟꯊꯣꯛꯄꯤꯕ ꯀꯣꯛꯊꯣꯛꯄꯤꯕ ꯃꯌꯥꯝ ꯑꯃ ꯇꯧꯕꯤꯔꯤ ꯃꯁꯥ ꯃꯁꯥꯒꯤ ꯑꯣꯏꯖꯕ ꯈꯔꯒꯤꯗꯃꯛ ꯅꯦꯆꯔꯒꯤ ꯑꯣꯏꯕ ꯄꯣꯠꯂꯝꯁꯤꯡꯕꯨ ꯃꯥꯡꯍꯜꯂꯤ ꯃꯁꯤꯅ ꯃꯔꯝ ꯑꯣꯏꯔꯒ ꯅꯣꯡ ꯆꯤꯡꯒꯤ ꯐꯤꯕꯝ ꯆꯥꯡ ꯅꯥꯏꯔꯛꯇꯦ ꯅꯣꯡꯖꯨ ꯊꯥꯗ ꯅꯣꯡ ꯇꯥꯔꯛꯇꯕ ꯀꯥꯂꯦꯟꯗ ꯁꯥꯕꯒꯤ ꯆꯥꯡ ꯍꯦꯟꯒꯠꯂꯛꯄꯅꯆꯤꯡꯕ ꯑꯍꯣꯡꯕ ꯀꯌꯥ ꯑꯃ ꯎꯔꯛꯏ ꯃꯁꯤꯅ ꯑꯩꯈꯣꯏꯗ ꯑꯗꯨꯛꯀꯤ ꯃꯇꯤꯛ ꯈꯨꯗꯣꯡꯊꯤꯅꯤꯡꯉꯥꯏ ꯑꯣꯏꯍꯜꯂꯤ ꯑꯁꯤꯒꯨꯝꯕꯁꯤꯡ ꯑꯁꯤ ꯇꯧꯕꯤꯗꯅꯕ ꯍꯥꯏꯖꯅꯤꯡꯏ ꯑꯗꯨ ꯍꯥꯟꯅꯒ